ꯍꯜꯂꯣ ꯇꯥꯏꯌꯦ ꯀꯅꯥ ꯑꯣꯏꯕꯤꯔꯝꯅꯣ

ꯀꯦ ꯖꯤꯗ ꯌꯥꯡꯈꯩ ꯄꯤ ꯑꯇꯩꯁꯦ ꯈꯥꯃꯦꯟꯁꯨ ꯌꯥꯎꯏ ꯑꯗꯩꯗꯤ ꯀꯣꯕꯤ ꯐꯨꯜ ꯐꯗꯤꯒꯣꯝ ꯀꯔꯤ ꯀꯔꯤ ꯂꯣꯏ ꯌꯥꯎꯏ ꯃꯈꯟ ꯃꯈꯟ ꯍꯋꯥꯏꯁꯨ ꯌꯥꯎꯏ ꯀꯥꯡꯇꯛ ꯀꯥꯡꯇꯛꯅ ꯍꯨꯝꯐꯨ ꯑꯗꯨꯝ ꯃꯄꯨꯝꯁꯨ ꯑꯗꯨꯃꯥꯏꯅ ꯑꯗꯨꯝ ꯄꯤꯔꯦ ꯑꯗꯨꯒ ꯎꯝ ꯁꯍꯣꯜꯍꯋꯥꯏꯅ ꯀꯦ ꯖꯤꯗ ꯆꯥꯝꯃꯒ ꯀꯨꯟ

ꯑꯥꯜꯂꯨ ꯌꯥꯎꯏ ꯀꯨꯟ ꯄꯤ ꯀꯦ ꯖꯤꯗ ꯀꯩꯅꯣ ꯎꯝ ꯀꯩꯅꯣꯕꯨ ꯎꯝ ꯏꯆꯦꯝꯃꯕꯨ ꯀꯔꯤ ꯂꯝꯗꯒꯤ ꯑꯣꯏꯕꯤꯔꯝꯅꯣ ꯑꯧ ꯑꯩ ꯑꯥꯎ ꯀꯔꯤ ꯑꯩ ꯁꯤꯡꯖꯃꯩ ꯕꯖꯥꯔꯗꯅꯤ ꯁꯤꯡꯖꯃꯩ ꯁꯤꯡꯖꯃꯩꯁꯦ ꯑꯩꯈꯣꯏꯒꯤ ꯊꯣꯡꯖꯥꯎ ꯊꯣꯡ ꯍꯥꯏꯗꯔꯛꯄꯒꯤꯗꯣ ꯃꯅꯨꯡ ꯀꯩꯊꯦꯟ ꯁꯪ ꯃꯌꯥ ꯑꯗꯥꯏꯗ

ꯑꯥ ꯉꯥꯏꯈꯨꯋꯣ ꯀꯔꯤ ꯑꯣ ꯉꯥꯏꯈꯣꯅꯦ ꯑꯣ ꯏꯕꯥꯅꯤꯁꯤꯕꯨ ꯅꯠꯇꯦ ꯂꯩꯕ ꯎꯝ ꯂꯥ ꯀꯩꯅꯣ ꯇꯧꯗ꯭ꯔꯤꯌꯦ ꯅꯪ ꯄꯣꯠꯁꯦ ꯑꯗꯣꯝꯗ ꯑꯣꯏꯅ ꯀꯩꯅꯣ ꯇꯧꯕꯗꯣ ꯊꯥꯔꯛꯎ ꯍꯥꯏꯔ ꯀꯃꯥꯏꯅ ꯇꯧꯗꯣꯏꯅꯣ ꯁꯤꯕꯣ ꯄꯨꯂꯞ ꯄꯨꯟꯅ ꯍꯌꯦꯡ ꯑꯣꯏꯅ ꯅꯠꯇ꯭ꯔꯥ ꯍꯌꯦꯡ ꯍꯣꯝ ꯗꯦꯂꯤꯕꯔꯤ ꯑꯣꯏꯅ ꯌꯨꯝꯗ ꯑꯣꯏꯅ ꯌꯨꯝꯗꯀꯣ ꯑꯥ ꯂꯤꯂꯥꯟꯗꯣ ꯂꯝꯄꯥꯛꯀꯤ ꯀꯩꯌꯨꯝꯅꯣ ꯑꯣ ꯀꯩꯅꯣꯒ ꯍꯥꯏꯐꯦꯠ ꯑꯥ ꯂꯤꯂꯥꯟꯗꯣ ꯂꯝꯄꯥꯛ ꯂꯝꯄꯥꯛ ꯃꯆꯤꯟ ꯑꯗꯨꯋꯥꯏꯗ ꯍꯥꯏꯐꯦꯠ ꯈꯪꯅꯕ ꯖꯥꯒ ꯑꯃ ꯍꯥꯏꯕꯤꯔꯛꯑꯣ ꯑꯥ ꯑꯣ ꯑꯣ ꯃꯅꯥꯛ ꯊꯣꯡꯒꯥꯟ ꯑꯗꯨꯋꯥꯏꯗ ꯗꯦꯕ ꯁ꯭ꯀꯨꯜ ꯑꯃ ꯂꯩꯕ ꯍꯣꯏ ꯈꯨꯟꯖꯥꯃꯌꯨꯝ ꯀꯨꯃꯨꯗꯤꯅꯤ ꯑꯣ ꯑꯗꯩꯗꯨꯗ ꯑꯣꯏꯅ ꯄꯨꯟꯅ ꯀꯔꯤ ꯉꯁꯥꯏꯒꯤꯗꯨꯕꯨ ꯀꯔꯤꯑꯕ ꯍꯋꯥꯏ ꯀꯦ ꯖꯤ ꯀꯌꯥ ꯀꯌꯥꯅꯣꯗꯣ ꯍꯥꯏꯕꯤꯔꯛꯑꯣ

ꯑꯣ ꯍꯣꯏ ꯑꯗꯨꯒ ꯐꯔꯦ ꯑꯗꯣꯏꯗꯤ ꯏꯕꯥꯟꯅꯤꯁꯦ ꯁꯤꯗ ꯃꯇꯥꯡ ꯁꯤꯗ ꯂꯣꯏꯁꯤꯜꯂꯁꯤꯀꯣ ꯑꯗꯨꯗꯤ ꯑꯩ ꯑꯗꯨꯝ ꯁꯣꯏꯗꯅꯕ ꯑꯩ ꯊꯥꯖꯔꯛꯑꯒꯦ ꯎꯝ ꯑꯧ ꯍꯣꯏ ꯍꯣꯏ ꯐꯔꯦ ꯐꯔꯦ